ꯅꯣꯏ ꯂꯥꯡꯒꯅꯨꯀꯣ

ꯀꯔꯤ ꯀꯔꯤꯅꯣ

ꯑꯣ ꯀꯔꯤ ꯅꯨꯡꯉꯥꯏꯇꯕ ꯂꯩꯒꯦ ꯒꯤꯌꯥꯔ ꯕꯣꯛꯁꯀꯤꯗꯣ ꯅꯨꯡꯉꯥꯏꯇ꯭ꯔꯒꯗꯤ ꯊꯥꯎ ꯁꯤꯟꯒꯅꯤꯀꯣ ꯑꯗꯣ ꯑꯇꯩ ꯑꯇꯩ ꯀꯔꯤ ꯀꯔꯤ ꯅꯨꯡꯉꯥꯏꯇꯕ ꯂꯩꯒꯦ ꯑꯣ ꯄꯤꯛꯑꯞ ꯋꯥꯠꯂꯒꯗꯤ ꯑꯩꯈꯣꯏꯒꯤ ꯋꯥꯛꯁꯣꯞꯇ ꯆꯪꯂ ꯀꯥꯟꯗꯀꯣ ꯍꯥꯡꯂ ꯀꯥꯟꯗ ꯑꯗꯨꯝ ꯃꯥꯒꯤ ꯄꯤꯛꯑꯞꯀꯤꯗꯣꯀꯣ ꯑꯥ ꯁꯤꯗ ꯅꯨꯡꯉꯥꯏꯇꯦ ꯁꯤꯗ ꯅꯨꯡꯉꯥꯏꯇꯦꯅ ꯑꯩꯈꯣꯏ ꯋꯥꯛꯁꯣꯞ ꯃꯤꯅ ꯑꯗꯨꯝ ꯍꯥꯏꯔꯅꯤꯀꯣ ꯑꯗꯣ ꯑꯗꯨꯒ ꯑꯇꯩ ꯑꯇꯩꯗꯤ ꯀꯔꯤ ꯀꯔꯤ ꯂꯩꯕ ꯈꯣꯠꯄ ꯂꯩꯒꯦ ꯀ꯭ꯂꯁ ꯅꯨꯡꯉꯥꯏꯇꯕꯗꯣ ꯑꯗꯣ ꯀ꯭ꯂꯁ ꯅꯨꯡꯉꯥꯏꯇꯕꯗꯣ ꯑꯩꯈꯣꯏꯅ ꯊꯧꯔꯥ ꯀꯥꯟꯗ ꯌꯦꯡꯂ ꯀꯥꯟꯗꯀꯣ ꯀ꯭ꯂꯁ ꯅꯨꯡꯉꯥꯏꯇꯕ ꯈꯣꯠꯇꯕꯗꯣ ꯑꯩꯈꯣꯏꯅ ꯑꯗꯨꯝ ꯍꯥꯏꯔꯒ ꯑꯗꯒꯤ ꯁꯤ ꯇꯧꯔꯦ ꯁꯤ ꯇꯧꯔꯦ ꯑꯩꯈꯣꯏꯅꯁꯨ ꯑꯗꯨꯝ ꯍꯥꯏꯔ ꯀꯥꯟꯗꯀꯣ ꯀ꯭ꯂꯁꯀꯤ ꯑꯃ ꯑꯃꯒꯤ ꯊꯥꯎ ꯑꯣꯏꯔꯣ ꯑꯃꯕꯨ ꯑꯣꯏꯔꯣ ꯀ꯭ꯂꯁꯀꯤ ꯃꯣꯏ ꯂꯩꯗꯅꯀꯣ ꯃꯥꯒꯤ ꯂꯥꯏꯟ ꯂꯣꯏ ꯂꯩꯗꯅꯀꯣ ꯑꯗꯨ ꯌꯦꯡꯂ ꯀꯥꯟꯗ ꯑꯩꯈꯣꯏꯅ ꯑꯗꯨꯝ ꯍꯥꯏꯔꯛꯀꯅꯤꯀꯣ ꯑꯗꯣ ꯑꯇꯩ ꯑꯇꯩ ꯅꯨꯡꯉꯥꯏꯇꯕ ꯈꯣꯠꯇꯕ ꯀꯔꯤ ꯀꯔꯤ ꯑꯋꯥꯠꯄ ꯀꯔꯤ

ꯑꯧ ꯑꯣ ꯊꯣꯡꯒꯤ ꯊꯣꯡ ꯍꯥꯏꯗꯣ ꯃꯥꯒꯤ ꯂꯣꯛ ꯑꯃ ꯂꯩꯕꯗꯣꯀꯣ ꯂꯣꯛꯇꯣ ꯇꯧꯔ ꯀꯥꯟꯗ ꯑꯩꯈꯣꯏꯅ ꯗꯛ ꯊꯤꯡꯖꯤꯜꯂ ꯀꯥꯟꯗ ꯃꯣꯏꯅ ꯒꯤꯠ ꯅꯝꯖꯤꯜꯂ ꯀꯥꯟꯗꯀꯣ ꯍꯥꯡꯇꯣꯛꯄ ꯃꯇꯝꯗ ꯃꯈꯣꯜ ꯊꯣꯛꯄꯔꯥ ꯊꯣꯛꯇꯕꯔꯥ ꯍꯥꯏꯕꯗꯣ ꯑꯗꯨ ꯑꯃꯇꯪ ꯈꯪꯅꯤꯡꯕ ꯑꯩꯈꯣꯏꯅ ꯅꯨꯡꯉꯥꯏꯇꯕꯗꯣ ꯍꯥꯡꯇꯣꯛꯄꯗ ꯒꯛ ꯂꯥꯎꯕꯔꯥ ꯂꯥꯎꯗꯕꯔꯥ ꯍꯥꯏꯕꯗꯣ ꯑꯩꯈꯣꯏꯅ ꯈꯤꯇꯪ ꯈꯪꯅꯤꯡꯕ ꯍꯥꯏꯇꯔꯦꯀꯣ ꯑꯣ ꯍꯣꯏ ꯍꯣꯏ ꯄꯦꯁꯦꯟꯖꯔ ꯀꯥꯡꯒꯨꯅꯀꯣ ꯊꯣꯡꯁꯦ ꯕꯛ ꯕꯛ ꯀꯟ ꯀꯟ ꯌꯩꯁꯤꯜꯂꯦꯕꯀꯣ ꯈꯤꯇꯪ ꯇꯛ ꯇꯛ ꯊꯤꯡꯂꯒ ꯌꯥꯒꯗꯕꯗꯣ ꯃꯣꯏꯅ ꯀꯟ ꯀꯟ ꯌꯩꯁꯤꯟꯕꯗꯒꯤꯀꯣ ꯒꯥꯔꯤ ꯈꯨꯗꯤꯡꯃꯛꯇ ꯑꯗꯨꯃꯥꯏꯅ ꯇꯧꯕꯁꯨ ꯌꯥꯝꯅ ꯌꯥꯎꯔꯤꯕ ꯍꯧꯖꯤꯛꯁꯦꯀꯣ ꯑꯗꯒꯤ ꯃꯈꯣꯟ ꯊꯣꯛꯂꯤꯁꯤꯅ ꯀꯔꯤꯗ ꯌꯥꯗ꯭ꯔꯤꯅꯣꯅ ꯑꯩꯈꯣꯏꯅ ꯌꯦꯡꯂ ꯀꯥꯟꯗꯁꯨ ꯃꯣꯏꯒꯤ ꯊꯣꯡꯒꯤ ꯃꯣꯏꯒꯤ ꯑꯩꯈꯣꯏꯒꯤ ꯀꯕꯖꯒꯨꯝꯕꯒꯤ ꯑꯃ ꯌꯥꯎꯔꯤꯕꯗꯣꯀꯣ ꯁꯤꯒꯤꯁꯤꯗꯒꯤ ꯀꯣꯝꯂꯝꯕ ꯈꯤꯇꯪ ꯀꯣꯝꯕ ꯈꯤꯇꯪ ꯃꯥꯒꯤ ꯆꯞ ꯆꯥꯕꯤ ꯂꯩꯕꯗꯒꯤ ꯈꯤꯇꯪ ꯀꯣꯝꯕ ꯈꯣꯠꯄꯗꯒꯤꯀꯣ ꯃꯈꯣꯟ ꯊꯣꯛꯄ ꯑꯃꯁꯨ ꯌꯥꯎꯔꯤꯕꯀꯣ ꯑꯗꯒꯤ ꯆꯞ ꯆꯥꯅ ꯂꯩꯔ ꯀꯥꯟꯗ ꯃꯈꯣꯟ ꯊꯣꯛꯇ꯭ꯔꯥ ꯀꯥꯟꯗ ꯑꯩꯈꯣꯏꯅ ꯀꯔꯤꯒꯨꯝꯕ ꯃꯥꯒꯤ ꯈꯤꯇꯪ ꯊꯨꯅꯅꯕ ꯅꯥꯟꯊꯣꯛ ꯅꯥꯟꯁꯤꯟ ꯇꯧꯅꯅꯕ ꯒ꯭ꯔꯤꯁ ꯀꯨꯝꯕ ꯍꯥꯞꯄ ꯀꯥꯟꯗꯀꯣ ꯈꯤꯇꯪ ꯇꯛ ꯂꯥꯎ ꯇꯧꯔꯒ ꯗꯛ ꯂꯥꯎꯅ ꯆꯪꯕ ꯂꯩꯌꯦ ꯑꯗꯒꯤ ꯃꯣꯏꯅ ꯁꯨꯝ ꯑꯩꯈꯣꯏꯅ ꯒ꯭ꯔꯤꯁꯇꯨꯁꯨ ꯌꯦꯡꯕ ꯗꯔꯀꯥꯔ ꯑꯣꯏ ꯀꯟꯅ ꯖꯕ ꯖꯕ ꯖꯕ ꯊꯤꯡꯖꯤꯜꯂ ꯀꯥꯟꯗ ꯃꯈꯣꯟ ꯊꯣꯛꯄꯗꯒꯤ ꯑꯗꯨꯃꯥꯏꯅ ꯇꯧꯈꯤꯕꯁꯨ ꯌꯥꯝ ꯂꯩꯔꯤꯕꯀꯣ ꯑꯥ ꯑꯗꯨꯃꯥꯏꯅ ꯌꯦꯡꯂ ꯀꯥꯟꯗ ꯈꯪꯒꯅꯤ ꯃꯗꯨ

ꯑꯧ ꯑꯣ ꯑꯗꯨꯒꯤꯗꯣ ꯃꯣꯏꯅ ꯑꯩꯈꯣꯏꯅ ꯑꯩꯅ ꯑꯃꯨꯛ ꯍꯥꯏꯅꯤꯡꯕꯅꯀꯣ ꯑꯩꯈꯣꯏꯒꯤ ꯂꯣꯛ ꯃꯣꯏ ꯁꯥꯟꯅꯔꯤꯕꯗꯣ ꯑꯗꯨꯒꯤꯗ ꯑꯃ ꯂꯩꯕꯅꯦꯕꯀꯣ ꯑꯗꯨꯗ ꯒ꯭ꯔꯤꯁ ꯀꯨꯝꯕ ꯈꯤꯇꯪ ꯅꯥꯟꯊꯣꯛ ꯅꯥꯟꯁꯤꯟ ꯂꯩꯗꯅꯀꯣ ꯇꯛ ꯂꯥꯎꯅ ꯆꯤꯡꯈꯠꯂ ꯀꯥꯟꯗ ꯐꯠ ꯍꯦꯛ ꯌꯥꯕꯒꯨꯝꯕ ꯈꯤꯇꯪ ꯇꯧ ꯀꯥꯟꯗ ꯇꯛ ꯇꯛ ꯇꯛ ꯇꯧꯕꯗ ꯌꯥꯕ ꯄꯣꯠ ꯑꯃꯗꯤ ꯂꯩꯕꯅꯦꯕ ꯑꯗꯨꯒꯤꯗꯣ

ꯑꯧ ꯋꯥꯛꯁꯣꯞꯂꯣ ꯋꯥꯛꯁꯣꯞ ꯀꯝꯄꯅꯤ ꯒꯥꯔꯤ ꯂꯧꯕꯝꯗꯨꯒꯤ ꯃꯐꯝꯗꯤ ꯃꯥꯒꯤ ꯂꯧꯕꯝꯗꯣ ꯑꯗꯨꯗ ꯁꯦꯝꯕꯅꯗꯤ ꯅꯪꯉꯣꯟꯗꯁꯨ ꯁꯦꯕꯇꯤ ꯑꯣꯏꯒꯅꯤ ꯑꯗꯨꯒ ꯃꯉꯣꯟꯗ ꯍꯥꯏꯔꯒꯅꯀꯣ ꯑꯩꯒꯤꯁꯦ ꯁꯨꯃꯥꯏꯅ ꯄꯦꯁꯦꯟꯖꯔꯅ ꯇꯣꯡꯕꯗ ꯀꯟꯅ ꯆꯤꯡꯁꯤꯟꯕꯅꯅꯤ ꯈꯪꯗꯦ ꯇꯞꯅ ꯆꯤꯡꯁꯤꯟꯕꯅꯅꯤ ꯈꯪꯗꯦ ꯃꯈꯣꯟꯁꯦ ꯑꯗꯨꯝ ꯑꯗꯨꯝ ꯊꯧꯕꯗ ꯑꯗꯨꯝ ꯃꯈꯣꯟ ꯍꯥꯏꯐꯦꯠ ꯂꯩꯕꯔꯥ ꯀꯃꯥꯏꯅ ꯇꯧꯏ ꯑꯗꯨꯝ ꯃꯈꯣꯟ ꯀ꯭ꯔꯤꯛ ꯀ꯭ꯔꯤꯛ ꯀꯨꯝꯕ ꯑꯗꯒꯤ ꯂꯩꯗꯅꯀꯣ ꯑꯁꯤꯒꯨꯝꯕ ꯑꯗꯨꯝ ꯂꯩꯕꯔꯥ ꯑꯣ ꯑꯗꯨ ꯂꯩꯔꯒꯗꯤ ꯋꯥꯛꯁꯣꯞꯇ ꯐꯖꯅ ꯀꯩꯅꯣ ꯃꯈꯣꯏ ꯂꯧꯔꯤꯕ ꯒꯥꯔꯤ ꯀꯝꯄꯅꯤꯗꯣ ꯑꯗꯨꯗ ꯆꯪꯂ ꯀꯥꯟꯗ ꯐꯖꯅ ꯑꯦ ꯁꯤꯁꯤ ꯂꯩ ꯁꯤ ꯇꯧꯏ ꯑꯗꯣ ꯒꯥꯔꯤꯁꯤ ꯊꯣꯡ ꯊꯤꯡꯖꯤꯜꯂ ꯀꯥꯟꯗ ꯃꯈꯣꯜ ꯑꯃ ꯊꯣꯛꯏ ꯀ꯭ꯔꯤꯛ ꯀ꯭ꯔꯤꯛ ꯂꯥꯎꯕ ꯊꯣꯛꯏ ꯑꯗꯒꯤ ꯂꯩꯗꯅꯀꯣ ꯑꯩꯈꯣꯏꯅ ꯇꯥꯅꯤꯡꯗꯕ ꯃꯈꯣꯜ ꯂꯩꯗꯅꯀꯣ

ꯍꯣꯏ ꯌꯥꯒꯅꯤ ꯌꯥꯒꯅꯤ ꯑꯗꯨꯗꯤ ꯋꯥꯛꯁꯣꯞꯇ ꯑꯗꯨꯝ ꯂꯥꯛꯂ ꯀꯥꯟꯗꯀꯣ ꯑꯩ ꯁꯤ ꯒꯥꯔꯤꯁꯦ ꯁꯨꯃꯥꯏꯅ ꯃꯈꯣꯜ ꯊꯣꯛꯏ ꯈꯣꯠꯂꯤ ꯑꯗꯨ ꯌꯥꯒꯗ꯭ꯔꯥ ꯈꯣꯠꯀꯗ꯭ꯔꯥ ꯁꯦꯝꯕ ꯊꯣꯛꯀꯗ꯭ꯔꯥ ꯈꯣꯠꯀꯗ꯭ꯔꯥ ꯍꯥꯏꯕꯗꯣ ꯑꯗꯨꯝ ꯌꯥꯒꯅꯤ ꯌꯥꯒꯅꯤ

ꯑꯧ ꯑꯗꯨ ꯁꯨꯃꯥꯏꯅ ꯇꯧꯔꯁꯦ ꯋꯥꯁꯣꯞꯇ ꯑꯗꯨꯝ ꯂꯥꯛꯄꯤꯔꯣ ꯅꯠꯇ꯭ꯔꯒꯅ ꯑꯣꯖꯥꯅ ꯁꯤꯡꯕ ꯋꯥꯛꯁꯣꯞ ꯑꯃꯗ ꯂꯥꯛꯄꯤꯔꯣ ꯅꯠꯇ꯭ꯔꯒꯅ ꯀꯝꯄꯅꯤꯗ ꯂꯥꯛꯄꯤꯔꯣ ꯑꯗꯨꯒ ꯑꯗꯨꯝ ꯁꯦꯝꯂꯁꯦ ꯑꯗꯣ ꯍꯣꯏꯅ ꯋꯥꯛꯁꯣꯞꯇ ꯑꯗꯨꯝ ꯂꯥꯛꯄꯤꯔꯣꯅꯦ ꯍꯣꯏ ꯌꯥꯏꯌꯦ ꯑꯗꯨ ꯑꯣꯏꯅꯥꯝꯗ ꯂꯥꯛꯄꯤꯔꯣ ꯑꯗꯨꯒ ꯑꯣꯖꯥꯅ ꯅꯨꯡꯉꯥꯏꯇꯕꯗꯣ ꯍꯥꯏꯕꯤꯔꯣ ꯑꯗꯨꯒ ꯋꯥꯛꯁꯣꯞ ꯃꯤꯗꯨꯅ ꯑꯦ ꯁꯤꯗꯤ ꯁꯤꯗ ꯌꯥꯗꯕꯅꯤ ꯁꯤꯗ ꯌꯥꯗꯕꯅꯤ ꯍꯥꯏꯕꯗꯣ ꯍꯥꯏꯔꯒꯗꯤ ꯑꯗꯨ ꯑꯣꯖꯥꯁꯨ ꯒ꯭ꯌꯥꯟ ꯇꯥꯔꯦꯗꯅ ꯇꯥꯔꯅꯤꯗꯅꯀꯣ ꯑꯗꯨꯃꯥꯏꯅ ꯇꯧꯃꯤꯟꯅꯔꯁꯦ ꯑꯗꯨꯗꯤꯀꯣ

ꯍꯣꯏ ꯌꯥꯏ ꯌꯥꯏ ꯌꯥꯏ ꯑꯩꯒꯤ ꯋꯥꯛꯁꯣꯞꯇ ꯑꯗꯨꯝ ꯂꯥꯛꯄꯁꯨ ꯑꯗꯨꯝ ꯌꯥꯏꯌꯦ ꯑꯩꯒꯤ ꯑꯩꯒꯤ ꯋꯥꯛꯁꯣꯞꯀꯤꯗ ꯑꯁ ꯌꯥꯝ ꯂꯥꯞꯄꯤꯅꯦꯍꯦ ꯑꯩꯗꯤ ꯑꯁꯣꯝ ꯀꯥꯡꯄꯣꯛꯄꯤ ꯔꯣꯝꯗ ꯌꯥꯎꯕꯅꯦꯕꯀꯣ ꯑꯩꯅ ꯀꯥꯡꯄꯣꯛꯄꯤ ꯔꯣꯝꯗ ꯑꯩꯅ ꯐꯣꯟ ꯇꯧꯒ꯭ꯔꯥ ꯀꯥꯟꯗ ꯑꯗꯨꯝ ꯀꯩꯅꯣ ꯇꯧꯔꯒꯗꯤ ꯑꯗꯨꯝ ꯀꯩꯅꯣ ꯇꯧꯔ ꯁꯦꯝꯒꯅꯦꯕꯀꯣ ꯑꯗꯣ ꯑꯩꯈꯣꯏꯅ ꯀꯥꯡꯄꯣꯛꯄꯤ ꯇꯥꯟꯅ ꯆꯪꯕꯗꯣ ꯌꯥꯗꯕꯅꯤꯅ ꯑꯩꯅꯅꯦ ꯑꯥ ꯑꯗꯨꯒꯤ ꯋꯥꯔꯤꯗꯣ ꯊꯝꯂꯁꯤ ꯑꯗꯨꯒ ꯀꯩꯅꯣ ꯇꯧꯔꯁꯦ ꯑꯣꯖꯥꯅ ꯂꯥꯛꯀꯗꯕ ꯇꯥꯏꯝꯃꯤꯡꯗꯣ ꯍꯥꯏꯕꯤꯔꯣ ꯑꯩ ꯑꯁꯣꯝꯗ ꯄꯥꯎ ꯂꯧꯔ ꯀꯥꯟꯗ ꯑꯗꯨꯝ ꯑꯩ ꯀꯩꯅꯣ ꯇꯧꯔꯒ ꯊꯦꯡꯅꯁꯤ ꯃꯐꯝ ꯀꯩꯅꯣꯗ ꯑꯗꯨꯒ ꯋꯥꯛꯁꯣꯞ ꯃꯤꯗꯨ ꯀꯧꯔ ꯀꯥꯟꯗ ꯑꯩꯒ ꯅꯪꯒ ꯊꯦꯡꯅꯔꯒ ꯍꯥꯏꯃꯤꯟꯅꯁꯤ ꯊꯝꯖꯔꯒꯦꯀꯣ ꯑꯗꯨꯗꯤ